ꯃꯇꯝ ꯑꯃ ꯑꯩꯈꯣꯏꯅ ꯑꯉꯥꯡ ꯑꯣꯏꯔꯤꯉꯥꯏ ꯒꯦꯝ ꯁꯥꯅꯔꯛꯄ ꯃꯇꯝꯗꯗꯤ ꯒꯦꯝꯒꯤ ꯃꯥꯒꯤ ꯀꯩ ꯍꯥꯏꯅꯤ ꯀ꯭ꯋꯥꯂꯤꯇꯤꯁꯦ ꯌꯥꯝꯅ ꯅꯦꯝꯃꯝꯕ ꯑꯗꯒꯤ ꯃꯤꯁꯤꯡ ꯂꯩꯔꯤꯕ ꯀꯦꯔꯦꯛꯇꯔꯁꯤꯡꯒꯁꯦ ꯀꯩ ꯍꯥꯏꯅꯤ ꯌꯥꯝꯅ ꯐꯖꯗꯕ ꯑꯗꯨꯒ ꯌꯥꯝꯅ ꯅꯨꯉꯥꯏꯇꯕ ꯏꯃꯥꯟ ꯃꯥꯟꯖꯗꯕ ꯍꯥꯏꯇꯥꯔꯦ ꯌꯥꯝꯅ ꯆꯥꯎꯈꯠꯂꯝꯗꯦ ꯍꯥꯏꯕ ꯇꯥꯔꯦ ꯏꯁꯝ ꯁꯝꯅ ꯑꯗꯨꯕꯨ ꯃꯇꯝꯗꯨꯗ ꯅꯨꯉꯥꯏꯗꯅ ꯑꯗꯨꯝ ꯁꯥꯅꯔꯤꯕꯅꯤ ꯑꯗꯨꯕꯨ ꯍꯧꯖꯤꯛꯇꯤ ꯃꯈꯟ ꯃꯈꯥ ꯀꯌꯥꯒꯤ ꯒꯦꯝ ꯊꯣꯛꯂꯛꯑꯦ ꯌꯥꯝꯅ ꯆꯥꯎꯈꯠꯂꯦ ꯃꯔꯨ ꯃꯣꯕꯥꯏꯜ ꯂꯤꯖꯦꯟ ꯑꯗꯩ ꯄꯕꯖꯤꯒ ꯇꯧꯗꯅ ꯃꯌꯥꯝꯁꯦ ꯑꯅꯧꯕ ꯁꯪꯁꯥꯔ ꯑꯃꯗ ꯄꯨꯒ꯭ꯔꯒ ꯍꯨꯝꯗꯅ ꯆꯠꯂꯦ ꯃꯥꯒꯤ ꯒ꯭ꯔꯥꯐꯤꯛ ꯌꯥꯝꯅ ꯊꯥꯛ ꯋꯥꯡꯉꯛꯄ ꯑꯗꯒꯤ ꯄꯤꯛꯆꯔ ꯑꯗꯒꯤ ꯂꯩꯔꯤꯕ ꯀꯦꯔꯦꯛꯇꯔꯁꯤꯡꯗꯨ ꯃꯥꯟꯗ ꯃꯥꯟꯕ ꯃꯩ ꯃꯛꯇ ꯀꯥꯝꯃꯣ ꯈꯨꯗꯝ ꯑꯣꯏꯅ ꯇꯦꯟꯃꯛꯇ ꯀꯥꯞꯄꯣ ꯑꯩꯒꯤ ꯃꯥꯡꯁꯤꯗ ꯍꯦꯛꯇ ꯀꯥꯞꯇ ꯀꯥꯞꯄ ꯃꯩ ꯆꯥꯛꯇ ꯆꯥꯛꯑꯕ ꯍꯦꯛ ꯃꯥꯜꯍꯟꯕ ꯑꯁꯨꯛꯀꯤ ꯃꯇꯤꯛ ꯑꯈꯣꯏꯒꯤ ꯕꯤꯖ꯭ꯌꯦꯜ ꯏꯐꯦꯛꯁꯤꯡꯁꯦ ꯌꯥꯝꯅ ꯐꯖꯍꯜꯂꯛꯄ ꯁꯤꯅ ꯃꯔꯝ ꯑꯣꯏꯔꯀꯥꯟꯗ ꯀꯩ ꯍꯥꯏꯅꯤ ꯄꯨꯡꯁꯨꯝ ꯁꯨꯝꯍꯠꯇꯅ ꯉꯁꯥꯏꯒꯤ ꯒꯦꯃꯔꯁꯤꯡꯁꯤꯒꯤ ꯊꯃꯣꯏꯁꯦ ꯈꯨꯗꯨꯝ ꯆꯟꯁꯤꯟꯗꯅ ꯊꯝꯂꯦ ꯑꯗꯨꯅ ꯒꯦꯃꯤꯡꯒꯤ ꯃꯥꯒꯤ ꯏꯟꯗꯁꯇ꯭ꯔꯤꯁꯦ ꯑꯋꯣꯟꯕ ꯑꯁꯨꯛꯀꯤ ꯃꯇꯤꯛ ꯂꯩꯔꯦ